ꯏꯁꯩ ꯌꯥꯝꯅ ꯁꯥꯡꯅ ꯁꯛꯂꯛꯄꯒꯨꯝꯕꯗ ꯌꯥꯝꯅ ꯈꯣꯟꯁꯦ ꯈꯣꯟꯁꯨ ꯁꯤꯊꯔꯛꯑꯦ ꯑꯗꯨꯒ ꯈꯧꯅꯥꯎꯁꯨ ꯅꯨꯡꯉꯥꯏꯔꯛꯇꯦ ꯑꯗ ꯑꯩꯅ ꯁꯤꯖꯤꯟꯅꯕꯁꯦ ꯂꯣꯝꯕ ꯎꯝꯃꯦ ꯑꯗꯨꯒ ꯁꯤꯡꯁꯨ ꯎꯝꯃꯦ ꯑꯗꯨꯝ ꯏꯁꯤꯡ ꯑꯁꯥꯕ ꯊꯛꯏ ꯁꯤꯡꯁꯦ ꯐꯨꯠꯇꯣꯛꯑꯒ ꯑꯗꯨꯝ ꯂꯣꯟꯊꯣꯛꯑꯒ ꯊꯛꯄꯁꯨ ꯌꯥꯎꯋꯦ ꯑꯗꯨ ꯌꯥꯝ ꯀꯥꯟꯅꯩ ꯁꯤ ꯊꯛꯄꯗ ꯑꯗꯣ ꯑꯩꯉꯣꯟꯗ ꯑꯋꯥꯕ ꯊꯦꯡꯅꯕ ꯍꯥꯏꯁꯦ ꯏꯁꯩꯁꯦ ꯑꯩꯅꯁꯨ ꯌꯥꯝ ꯄꯥꯝꯅ ꯆꯪꯖꯔꯕꯅꯤꯅ ꯌꯥꯝꯅ ꯑꯋꯥꯕꯗꯤ ꯊꯦꯡꯗꯤ ꯊꯦꯡꯅꯗꯦ ꯑꯗꯨꯝ ꯑꯩꯉꯣꯟꯗ ꯀꯨꯏꯅ ꯁꯥꯡꯅ ꯁꯛꯂꯛꯄꯒꯤ ꯀꯨꯏꯅ ꯁꯥꯡꯅ ꯁꯛꯂꯛꯑꯒꯗꯤ ꯑꯗꯨꯝ ꯁꯤꯊꯔꯛꯄ ꯑꯩꯉꯣꯟꯗ ꯈꯤꯇꯪ ꯋꯥꯊꯔꯛꯄꯗꯤ ꯌꯥꯎꯋꯦ ꯑꯗꯨꯕꯨ ꯑꯩꯅ ꯐꯖꯅ ꯑꯗꯨꯝ ꯐꯅꯕꯒꯤ ꯁꯤꯖꯤꯟꯅꯕꯅꯤꯅ ꯑꯗꯨꯝ ꯑꯩꯉꯣꯟꯗ ꯄ꯭ꯔꯣꯕ꯭ꯂꯦꯝꯗꯤ ꯍꯥꯏꯗꯤ ꯑꯩꯀꯥꯏꯕꯗꯤ ꯀꯩꯁꯨꯝ ꯑꯩꯉꯣꯟꯗ ꯑꯣꯏꯕ ꯑꯣꯏꯗꯦꯕ ꯍꯥꯏꯗꯤ ꯑꯩꯅ ꯂꯣꯝꯕ ꯎꯝꯕ ꯑꯁꯤꯅꯁꯨ ꯌꯥꯝ ꯀꯥꯟꯅꯩꯌꯦ ꯑꯩꯉꯣꯟꯗ ꯈꯣꯟꯁꯨ ꯌꯥꯝ ꯁꯦꯡꯉꯦ ꯑꯗꯨꯒ ꯈꯣꯟꯁꯨ ꯌꯥꯝ ꯐꯖꯕ ꯑꯣꯏꯌꯦ ꯏꯁꯩ ꯁꯛꯄꯗꯁꯨ ꯌꯥꯝꯅ ꯍꯧꯁꯨ ꯍꯧꯋꯤ ꯈꯣꯟꯁꯦ ꯑꯗꯨ ꯌꯥꯝꯅ ꯐꯖꯕ ꯁꯦꯡꯕ ꯃꯤꯅꯁꯨ ꯇꯥꯥꯕꯗ ꯌꯥꯝ ꯅꯨꯡꯉꯥꯏꯕ ꯍꯥꯏꯕꯗꯣ ꯑꯣꯏꯌꯦꯕ ꯁꯤꯡ ꯁꯤꯖꯟꯅꯕ ꯑꯗꯒꯤ ꯂꯣꯝꯕ ꯎꯝꯕ ꯑꯁꯤꯅ